ꯁꯣꯝꯒꯤꯁꯦ ꯀꯩꯕꯨꯜ ꯂꯝꯖꯥꯎ ꯃꯅꯥꯛꯇ ꯂꯩꯕ ꯃꯤ ꯑꯣꯏꯕꯤꯔꯕꯣ ꯑꯣ ꯀꯩꯅꯣꯝ ꯍꯪꯒꯦ ꯇꯧꯅꯦ ꯅꯝꯕꯔꯁꯦ ꯑꯩꯈꯣꯏ ꯏꯃꯥꯟꯅꯕꯅ ꯄꯤꯔꯛꯄ ꯑꯗꯣ ꯍꯪꯒꯦ ꯇꯧꯕꯁꯦ ꯑꯩꯈꯣꯏ ꯐꯦꯃꯤꯂꯤꯒ ꯑꯩꯈꯣꯏ ꯏꯃꯥꯟꯅꯕꯩ ꯐꯦꯃꯤꯂꯤꯒ ꯄꯨꯂꯞ ꯑꯩꯈꯣꯏ ꯃꯤ ꯅꯤꯄꯥꯟꯃꯨꯛꯁꯦ ꯀꯩꯅꯣ ꯀꯩꯕꯨꯜ ꯂꯝꯖꯥꯎꯗ ꯀꯣꯏꯕ ꯂꯥꯛꯀꯦꯅ ꯑꯗꯨꯃꯥꯏ ꯈꯟꯅꯔꯤꯌꯦꯕ ꯑꯗꯣ ꯂꯝꯒꯤꯁꯦ ꯑꯥꯏ ꯀꯩ ꯀꯩ ꯍꯥꯏꯅꯤ ꯑꯥꯏꯗꯤꯌꯥꯒꯨꯝꯕꯒ ꯂꯩꯒꯗ꯭ꯔ ꯂꯩꯚꯝꯒꯤ ꯀꯩ ꯍꯥꯏꯅꯤ ꯅꯣꯡꯃꯒ ꯅꯨꯡꯗꯥꯡꯁꯨ ꯂꯦꯛꯄꯒ ꯑꯃꯥꯏ ꯂꯩꯕꯒꯤꯁꯦ ꯀꯩ ꯀꯩ ꯂꯩꯒꯅꯤ ꯈꯪꯒꯗ꯭ꯔꯥ

ꯑꯥ ꯑꯣ ꯍꯣꯇꯦꯜ ꯍꯣꯇꯦꯜꯒꯤ ꯍꯥꯏꯔꯁꯤꯗꯤ ꯀꯩꯅꯣ ꯀꯩꯅꯣ ꯂꯣꯛꯇꯥꯛ ꯃꯊꯛꯇ ꯂꯩꯕꯗꯣ ꯑꯗꯨ ꯑꯣꯏꯕ꯭ꯔꯥ ꯅꯠꯇ꯭ꯔꯒ ꯇꯣꯉꯥꯟꯅ ꯑꯣꯏꯅ ꯍꯣꯇꯦꯜ ꯑꯣꯏꯅ ꯕꯤꯜꯗꯤꯡ ꯑꯣꯏꯅ ꯁꯥꯕꯒꯨꯝꯕꯔꯥ ꯑꯩꯈꯣꯏꯅ ꯎꯝ

ꯑꯣ ꯑꯣ ꯎꯝ ꯑꯣ ꯑꯩꯈꯣꯏꯅ ꯈꯟꯕꯁꯤꯗꯤ ꯂꯦꯛ ꯃꯊꯛꯇꯒ ꯂꯩꯕ ꯀꯩꯅꯣ ꯐꯨꯝꯕꯤꯗꯒ ꯇꯥꯎꯔ ꯁꯥꯕ ꯌꯨꯝꯒꯨꯝꯕ ꯑꯗꯨꯃꯥꯏꯅꯒ ꯂꯩꯕꯗꯣ ꯑꯗꯨꯒꯨꯝꯕꯒꯁꯨ ꯂꯩꯅꯕ꯭ꯔꯥ ꯑꯥ

ꯑꯣ ꯑꯗꯨꯃꯥꯏ ꯂꯩꯔꯒ ꯑꯦ ꯑꯗꯨꯗꯤ ꯀꯩꯅꯣꯁꯦ ꯑꯉꯥꯡ ꯄꯣꯔꯛꯄꯁꯤꯗꯤ ꯑꯗꯨꯝ ꯌꯥꯕ꯭ꯔꯥ ꯑꯉꯥꯡ ꯍꯥꯏꯁꯤꯗꯤ ꯑꯗꯨꯝ ꯀ꯭ꯂꯥꯁ ꯐꯣꯔ ꯐꯥꯏꯕꯇꯤ ꯀꯥꯗꯤ ꯀꯥꯔꯦꯕ ꯑꯗꯨꯝ ꯀꯩꯁꯨ ꯀꯥꯏꯗꯦꯅ ꯈꯟꯕ꯭ꯔꯥ ꯑꯗꯥꯏꯋꯥꯏꯁꯦ ꯑꯣ ꯑꯣ ꯁꯤꯟ ꯐꯕꯗ ꯂꯩꯔꯦꯕ ꯑꯣ ꯑꯗꯣ ꯍꯪꯕꯁꯤ ꯍꯪꯒꯦ ꯇꯧꯕꯁꯤ ꯊꯣꯡꯕꯩ ꯆꯥꯛ ꯍꯤꯡꯖꯥꯡꯒꯤꯗꯤ ꯀꯃꯥꯏ ꯇꯧꯋꯦ ꯃꯣꯏꯅ ꯑꯗꯨꯝ ꯄꯤꯒꯗ꯭ꯔꯥ ꯏꯁꯥꯅ ꯊꯣꯡꯕꯁꯨ ꯌꯥꯕ꯭ꯔꯥ ꯍꯥꯏꯗꯤ ꯇꯣꯡꯕꯒꯤꯗꯣ ꯑꯃ ꯌꯥꯎꯔꯗꯤ ꯎꯝ

ꯑꯣ ꯑꯣ ꯑꯗꯨꯗꯤ

ꯑꯥ ꯑꯥ ꯑꯣ ꯌꯥꯔꯅꯤ ꯌꯥꯔꯅꯤ ꯑꯝ ꯊꯥꯕꯤꯔꯛꯑꯣ ꯌꯥꯅꯤ ꯌꯥꯝ ꯅꯨꯡꯉꯥꯏꯖꯔꯦ